ꯍꯦꯜꯂꯣ ꯁꯤ ꯀꯩꯅꯣꯔꯥ ꯈꯣꯡꯖꯣꯝ ꯈꯣꯡꯖꯣꯝ ꯋꯥꯔꯒꯤ ꯀꯩꯅꯣ ꯑꯣꯏꯕꯤꯔꯕꯣ

ꯀꯩꯅꯣ ꯇꯧꯕ ꯈꯣꯡꯖꯣꯝ ꯋꯥꯔ ꯃꯦꯃꯣꯔꯤꯌꯦꯜꯗ ꯀꯩꯅꯣ ꯇꯧꯕ ꯑꯩꯈꯣꯏ ꯂꯥꯛꯀꯦꯅ ꯂꯥꯛꯄ ꯑꯗꯣ ꯍꯧꯖꯤꯛ ꯇꯧꯔꯕꯅꯦ ꯑꯗꯣ ꯃꯥꯒꯤ ꯇꯤꯛꯀꯦꯠ ꯅꯨꯡꯀꯦꯠ ꯂꯧꯕ꯭ꯔꯥ ꯈꯣꯠꯄ꯭ꯔꯥꯅ ꯑꯃꯇ ꯍꯪꯒꯦꯅ

ꯑꯥ ꯂꯥꯛꯑꯦ ꯌꯧꯔꯛꯀꯗꯧꯔꯦ ꯎꯝ

ꯑꯪ ꯒꯥꯔꯤ ꯌꯥꯎꯔꯛꯑꯦ ꯒꯥꯔꯤ ꯄꯥꯔꯛ ꯇꯧꯕꯝꯒꯤ ꯀꯃꯥꯏꯅ ꯀꯥꯏꯔꯣꯝꯗ ꯒꯥꯔꯤ ꯑꯅꯤꯒ ꯒꯥꯔꯤ ꯑꯅꯤ ꯂꯥꯛꯑꯦ

ꯀꯌꯥ ꯀꯌꯥ ꯑꯣꯏꯅꯣ ꯀꯃꯥꯏꯅ ꯇꯧꯕꯅꯣ

ꯑꯗꯣ ꯒꯥꯔꯤꯗꯤ ꯑꯗꯨꯝ ꯀꯩꯅꯣꯗꯒꯤ ꯒꯦꯠꯇꯒꯤ ꯑꯗꯨꯝ ꯊꯧꯖꯜꯂꯛꯄ ꯌꯥꯒꯗ꯭ꯔꯥ ꯀꯃꯥꯏꯅ ꯇꯧꯕ

ꯎꯝ ꯎꯝ

ꯑꯣ ꯍꯣꯏ ꯑꯗꯨꯗꯤ ꯍꯣꯏ ꯇꯨꯝꯕꯗꯤ ꯎꯝ ꯃꯊꯛ ꯀꯥꯕꯒꯤ

ꯇꯤꯛꯀꯦꯠ ꯍꯧꯖꯤꯛꯀꯤ ꯀꯩꯅꯣ ꯀꯛꯄꯒꯤ ꯇꯤꯛꯀꯦꯠꯀꯤꯗꯨꯗ ꯄꯨꯂꯞ ꯑꯣ ꯑꯗꯨꯒꯤꯗ ꯎꯝ ꯑꯗꯨꯗꯤ ꯇꯥꯃꯣ ꯑꯩꯈꯣꯏꯁꯨ ꯌꯧꯁꯤꯜꯂꯛꯀꯗꯧꯔꯦ ꯌꯧꯁꯤꯜꯂꯛꯑꯒꯦ ꯑꯗꯨꯒ ꯍꯧꯖꯤꯛ ꯀꯩꯅꯣ ꯌꯥꯎꯔꯛꯑꯦꯕ ꯑꯁꯣꯝ ꯀꯥꯛꯆꯤꯡ ꯂꯣꯝꯗꯒꯤ ꯂꯥꯛꯄꯅꯦꯕ ꯑꯩꯈꯣꯏ ꯁꯣꯔꯥ ꯌꯧꯔꯛ ꯑꯦꯕ ꯑꯗꯣ ꯌꯧꯁꯤꯜꯂꯛꯑꯒꯦ ꯌꯧꯁꯤꯜꯂꯛꯑꯒꯦ ꯑꯥ ꯑꯥ ꯑꯥ ꯑꯥ ꯍꯣꯏ ꯍꯣꯏ ꯍꯣ ꯍꯣꯏ ꯃꯥꯡꯍꯟꯖꯔꯣꯏ ꯃꯥꯡꯍꯟꯖꯔꯣꯏ ꯑꯗꯨꯗꯤ ꯌꯧꯁꯤꯜꯂꯛꯑꯒꯦ ꯑꯗꯨꯗꯤ ꯎꯝ ꯊꯝꯖꯔꯒꯦ